ꯍꯜꯂꯣ ꯁꯤ ꯗꯥꯛꯇꯔ ꯔꯣꯃꯤꯌꯣ ꯑꯣꯏꯔꯕꯣ ꯑꯣ ꯑꯩ ꯀꯩꯅꯣꯝꯇ ꯍꯧꯖꯒꯦ ꯇꯧꯕꯅꯤ ꯑꯩꯈꯣꯏꯒꯤ ꯏꯌꯥꯝꯕ ꯑꯃ ꯌꯣꯒꯥ ꯁꯥꯟꯅꯕ ꯌꯣꯒꯥ ꯁꯥꯟꯅꯕꯁꯤꯗ ꯁꯔꯨ ꯁꯔꯥꯡ ꯈꯔ ꯀꯩꯅꯣ ꯁꯥꯟꯅꯕ ꯃꯇꯝꯗ ꯈꯔ ꯀꯩꯅꯣ ꯕꯦꯛ ꯕꯣꯟ ꯈꯔ ꯁꯣꯛꯄ ꯃꯥꯜꯂꯦ ꯑꯗꯨ ꯀꯃꯥꯏꯅ ꯇꯧꯒꯗꯒꯦ ꯈꯣꯠꯀꯗꯒꯦ ꯍꯪꯒꯦ ꯇꯧꯔꯝꯕ ꯎꯝ

ꯑꯥ

ꯍꯣꯏ ꯍꯣꯏ ꯗꯣꯛꯇꯔꯗꯤ ꯑꯗꯨꯝ ꯍꯌꯦꯡ ꯗ꯭ꯌꯨꯇꯤ ꯇꯥꯕ ꯅꯠꯇ꯭ꯔꯣ ꯑꯗꯨꯝ

ꯒꯥꯔꯤ ꯒꯥꯔꯤ ꯊꯥꯔꯛꯄ ꯒꯥꯔꯤꯒꯤ ꯄꯩꯁꯥ ꯆꯥꯔꯖ ꯀꯃꯥꯏꯅ ꯇꯧꯒꯦ ꯁꯤ ꯇꯥꯟꯅ ꯑꯥ

ꯀꯛꯆꯤꯡꯗ ꯑꯣꯏꯗꯣꯏꯅꯤ ꯑꯥ ꯑꯗꯣꯝꯗꯒꯤ ꯑꯗꯣꯝꯗꯒꯤ ꯑꯗꯨꯝ ꯒꯥꯔꯤ ꯊꯕꯤꯔꯛꯑꯁꯨ ꯌꯥꯏꯌꯦ ꯍꯥꯏꯗꯤ ꯆꯠꯄꯗꯣ ꯉꯝꯗ꯭ꯔꯦꯕ ꯃꯥꯏ ꯕꯦꯛ ꯕꯣꯟꯗꯣ ꯁꯔꯨ ꯁꯔꯥꯡꯗꯣ ꯂꯦꯡꯊꯣꯛ ꯂꯦꯡꯁꯤꯟ ꯇꯧꯕ ꯃꯇꯝꯗ ꯅꯥꯏꯌꯦ ꯈꯣꯠꯂꯦ ꯍꯥꯏꯕꯅꯤꯅ ꯁꯔꯨꯗꯣ ꯕꯦꯛ ꯕꯣꯟꯗꯣ ꯁꯣꯛꯑꯝꯗꯧ ꯃꯥꯜꯂꯦꯕ ꯑꯥ

ꯑꯥ ꯑꯣ ꯃꯁꯥꯗꯣ ꯂꯦꯡꯉꯒꯅ ꯅꯥꯏꯌꯦ ꯈꯣꯠꯂꯦ ꯇꯧꯕ ꯆꯤꯛꯁꯨ ꯆꯤꯛꯑꯦꯗ ꯑꯇꯣꯞꯄ ꯒꯨꯂꯤ ꯆꯥꯗ꯭ꯔꯤ ꯃꯨꯕ ꯀꯨꯝꯕ ꯀꯩ ꯀꯩ ꯇꯩ ꯈꯣꯠꯇꯅ ꯉꯥꯏꯍꯥꯏꯀꯤ ꯅꯥꯕ ꯐꯥꯅꯤꯡꯉꯥꯏꯅꯦꯕꯨꯗꯤ ꯇꯧꯕ ꯑꯗꯣ ꯒꯨꯂꯤꯒꯨꯝꯕ ꯑꯝꯇ ꯆꯥꯗ꯭ꯔꯤ ꯉꯔꯥꯡ ꯅꯍꯥꯟꯗꯩ ꯅꯥꯏꯌꯦ ꯅꯥꯏꯌꯦ ꯇꯧꯕ ꯑꯗꯨ ꯉꯔꯥꯡꯗꯩ ꯅꯥꯏꯌꯦ ꯅꯥꯏꯌꯦ ꯇꯧꯕꯗꯨꯗ ꯂꯥꯏꯌꯦꯡꯊꯣꯛꯄꯅ ꯐꯔꯅꯦꯗ ꯗꯣꯛꯇꯔꯗꯅ ꯐꯣꯟ ꯇꯧꯔꯛꯑꯝꯕꯅꯤ ꯀꯃꯥꯏ ꯀꯃꯥꯏꯅ ꯇꯧꯒꯦ ꯍꯌꯦꯡ ꯀꯩꯅꯣ ꯇꯧꯕ ꯌꯥꯒꯗ꯭ꯔꯥ ꯎꯝ ꯀꯨꯏꯕꯗꯤ ꯀꯨꯏꯗꯤ ꯀꯨꯏꯗꯔꯤ ꯊꯥ ꯑꯃꯨꯛꯇ ꯐꯥꯔꯤ ꯍꯥꯟꯅ ꯌꯣꯒꯥ ꯁꯥꯟꯅꯕꯩ ꯈꯪꯁꯥꯟ ꯁꯥꯟꯅꯕ ꯃꯇꯝꯗ ꯕꯦꯛ ꯕꯣꯟꯒꯤ ꯁꯔꯨꯛꯇꯨ ꯈꯔ ꯆꯠꯈꯤꯕ ꯃꯥꯜꯂꯦ ꯑꯗꯨꯒꯤ ꯃꯥꯜꯂꯦ ꯑꯗꯨꯅ ꯃꯥꯏ ꯃꯁꯥꯅ ꯑꯗꯨꯝ ꯁꯥꯟꯅꯖꯕꯅꯤ ꯍꯥꯏꯗꯤ ꯁꯥꯟꯅꯖꯕꯅꯤ ꯍꯥꯏꯗꯤ ꯐꯣꯟꯒꯨꯝꯕꯗ ꯌꯦꯡꯉꯒ ꯃꯥ ꯈꯔ ꯄꯥꯝꯖꯩ ꯈꯣꯠꯆꯩ ꯍꯥꯏꯗꯅ ꯑꯣꯖꯥ ꯌꯥꯎꯗꯅ ꯁꯥꯟꯅꯔꯨꯕ ꯑꯗꯨꯗꯩ ꯃꯁꯥꯗꯨ ꯂꯦꯡꯊꯣꯛ ꯂꯦꯡꯁꯤꯟ ꯇꯧꯕ ꯃꯇꯝꯗ ꯕꯦꯛ ꯕꯣꯟ ꯆꯠꯈꯤꯕ ꯌꯥꯏ ꯁꯔꯨꯗꯨ ꯃꯅꯤꯡꯒꯤꯗꯨ ꯅꯥꯏ ꯈꯣꯠꯂꯦ ꯇꯧꯕ ꯗꯣꯛꯇꯔꯗ ꯍꯌꯦꯡꯗꯨ ꯌꯥꯔꯒꯗꯤ ꯌꯦꯡꯊꯣꯛꯁꯤꯔꯅ ꯈꯜꯂꯝꯕ ꯗꯣꯛꯇꯔ ꯂꯩꯒꯗ꯭ꯔꯥ ꯍꯪꯒꯦ ꯇꯧꯔꯛꯑꯝꯕ ꯍꯣꯏ ꯍꯣꯏ ꯍꯣꯏ ꯍꯣꯏ ꯑꯗꯨꯗꯤ ꯗꯣꯛꯇꯔ ꯍꯌꯦꯡ ꯑꯗꯨꯝ ꯀꯩꯅꯣ ꯇꯧꯔꯛꯑꯒꯦ ꯍꯌꯦꯡꯗꯣ ꯌꯥꯔꯒꯗꯤ ꯀꯩꯅꯣ ꯊꯥꯕꯤꯔꯛꯑꯣ ꯒꯥꯔꯤꯗꯣ ꯂꯨꯄꯥ ꯀꯌꯥꯅꯦꯕ ꯀꯩꯅꯣꯒꯤ ꯆꯥꯔꯖꯀꯤ ꯍꯣꯏ ꯍꯌꯦꯡ ꯄꯨꯡ ꯇꯔꯥꯃꯥꯊꯣꯏ ꯃꯈꯥꯏ ꯁ꯭ꯋꯥꯏ ꯃꯄꯥꯗ ꯊꯥꯕꯤꯔꯛꯑꯣ ꯑꯗꯨꯗꯤ ꯑꯗꯨꯒ ꯗꯣꯛꯇꯔꯗꯤ ꯄꯨꯡ ꯀꯌꯥ ꯐꯥꯎ ꯂꯩꯗꯣꯏꯅꯣ ꯑꯣ ꯍꯣꯏ ꯍꯣꯏ ꯑꯗꯨꯃꯥꯏꯅ ꯑꯗꯨꯝ ꯌꯦꯡꯉꯁꯤ ꯗꯣꯛꯇꯔꯅ ꯑꯗꯨꯝ ꯁꯣꯏꯗꯅ ꯑꯗꯨꯝ ꯁꯣꯏꯗꯅꯕ ꯑꯗꯨꯝ ꯂꯥꯛꯄꯤꯔꯣ ꯍꯣꯏ ꯗꯣꯛꯇꯔ ꯑꯗꯨꯗꯤ ꯊꯝꯃꯒꯦ ꯍꯣꯏ ꯊꯝꯃꯦ ꯊꯝꯃꯦ